ꯑꯩꯅ ꯆꯠꯂꯨꯕ ꯃꯐꯝ ꯍꯥꯏꯔꯒꯗꯤ ꯃꯅꯤꯄꯨꯔꯒꯤ ꯃꯐꯝꯁꯤꯡꯗꯗꯤ ꯊꯣꯏꯗꯣꯛꯅꯕꯨ ꯆꯠꯇ꯭ꯔꯦ ꯃꯄꯥꯟꯒꯤ ꯂꯝꯁꯤꯡ ꯑꯇꯣꯞꯄ ꯏꯁꯇꯦꯠꯁꯤꯡꯗꯅ ꯍꯦꯟꯅ ꯆꯠꯄ꯭ꯔꯥ ꯍꯥꯏꯅ ꯈꯜꯂꯤ ꯑꯗꯣ ꯃꯅꯤꯄꯨꯔꯒꯤ ꯃꯐꯝꯁꯤꯡꯗꯁꯨ ꯆꯠꯄꯗ ꯅꯨꯡꯉꯥꯏ ꯅꯨꯡꯉꯥꯏꯕ ꯃꯐꯝ ꯑꯃ ꯂꯩ ꯍꯧꯖꯤꯛ ꯃꯇꯝ ꯃꯇꯝꯒꯤ ꯃꯇꯨꯡꯏꯟꯅ ꯑꯩꯈꯣꯏꯒꯤ ꯒꯥꯔꯗꯦꯟ ꯀꯌꯥ ꯑꯃꯁꯨ ꯁꯥꯒꯠꯂꯛꯑꯦ ꯌꯦꯡꯕꯗ ꯌꯥꯝꯅ ꯐꯖꯕ ꯃꯐꯝ ꯀꯌꯥ ꯑꯃꯁꯨ ꯂꯩꯔꯦ ꯂꯩꯃꯔꯥꯝ ꯃꯛꯇꯗ ꯆꯠꯂꯒꯁꯨ ꯀꯥꯂꯦꯟꯊꯥꯒꯤ ꯃꯇꯝꯗ ꯆꯠꯄ ꯃꯇꯝꯗ ꯑꯩꯈꯣꯏꯅ ꯏꯁꯤꯡꯆꯥꯏꯕꯤ ꯋꯥꯇꯔꯐꯣꯜꯒꯤ ꯖꯒꯥꯗꯨꯗ ꯂꯩꯕ ꯃꯇꯝꯗ ꯌꯥꯝꯅ ꯅꯨꯡꯉꯥꯏꯕ ꯃꯤꯠꯀꯨꯞ ꯈꯔꯇꯪ ꯑꯣꯏꯔꯁꯨ ꯄꯣꯊꯥꯕꯗ ꯅꯨꯡꯉꯥꯏꯕ ꯃꯐꯝꯅꯤ ꯑꯗꯨꯕꯨ ꯑꯩ ꯃꯄꯥꯟꯒꯤ ꯂꯝꯗ ꯑꯇꯣꯞꯄ ꯏꯁꯇꯦꯠꯁꯤꯡꯗ ꯆꯠꯆꯔꯨꯕꯒꯤ ꯋꯥꯐꯝ ꯈꯔꯇꯪ ꯊꯝꯖꯒꯦ ꯑꯩꯅ ꯈ꯭ꯋꯥꯏꯗꯒꯤ ꯄꯥꯝꯖꯈꯤꯕ ꯃꯐꯝ ꯍꯥꯏꯔꯒꯗꯤ ꯑꯩꯈꯣꯏꯒꯤ ꯎꯇꯔ ꯄ꯭ꯔꯗꯦꯁꯇꯒꯤ ꯈꯥꯏꯗꯣꯛꯈꯤꯕ ꯏꯁꯇꯦꯠ ꯑꯃ ꯂꯩ ꯎꯇꯔꯈꯟꯒ ꯍꯥꯏꯅꯕ ꯎꯇꯔꯥꯟꯆꯜꯒ ꯍꯥꯏꯕꯗꯣ ꯃꯥꯒꯤ ꯑꯩꯈꯣꯏ ꯙꯦꯔꯥꯗꯨꯟ ꯁꯥꯏꯠꯁꯦ ꯙꯦꯔꯥꯗꯨꯟꯁꯦ ꯃꯥꯒꯤ ꯁꯤꯇꯤꯅꯤ ꯑꯗꯨ ꯙꯦꯔꯥꯗꯨꯟ ꯁꯥꯏꯠꯁꯤ ꯌꯥꯝꯅ ꯅꯨꯡꯉꯥꯏ ꯍꯥꯏꯕꯗꯤ ꯆꯤꯡ ꯃꯥꯟꯅ ꯃꯅꯤꯄꯨꯔꯗꯧꯅ ꯑꯩꯈꯣꯏꯒꯤ ꯆꯤꯡ ꯃꯥꯟ ꯅ ꯑꯌꯥꯝꯕ ꯂꯩꯕ ꯃꯐꯝꯅꯤ ꯆꯤꯡ ꯃꯥꯟ ꯑꯗꯨꯒ ꯀꯥꯂꯦꯟꯊꯥꯒꯤ ꯃꯇꯝꯗꯁꯨ ꯌꯥꯝꯅ ꯁꯥꯕ ꯑꯣꯏꯗꯕ ꯑꯗꯣ ꯅꯤꯡꯊꯝꯊꯥꯒꯤ ꯃꯇꯝꯗꯁꯨ ꯑꯗꯨꯃꯛ ꯅꯨꯡꯉꯥꯏꯕ ꯑꯗꯨꯒ ꯌꯥꯝꯅ ꯅꯨꯡꯉꯥꯏꯕ ꯏꯁꯇꯦꯠꯁꯤꯒꯤ ꯃꯅꯨꯡꯗ ꯑꯗꯣ ꯑꯌꯥꯝꯕꯅꯗꯤ ꯑꯇꯣꯞꯄ ꯏꯁꯇꯦꯠꯁ ꯀꯌꯥ ꯑꯃꯁꯨ ꯆꯠꯂꯦ ꯑꯗꯣ ꯑꯩ ꯆꯧꯔꯥꯛꯅ ꯍꯥꯏꯐꯦꯠ ꯑꯗꯨ ꯎꯇꯔꯈꯟꯒꯤ ꯃꯇꯥꯡꯁꯤꯗ ꯍꯦꯟꯅ ꯅꯨꯡꯉꯥꯏꯕ꯭ꯔ ꯈꯜꯂꯤ ꯑꯗꯨ ꯎꯇꯔꯈꯟꯒꯤ ꯃꯇꯥꯡꯁꯤꯗ ꯍꯥꯏꯖꯒꯦ ꯎꯇꯔꯈꯟꯁꯦ ꯑꯩꯈꯣꯏꯅ ꯁꯤꯗꯒꯤ ꯆꯠꯂꯕ ꯃꯇꯨꯡꯗ ꯑꯩꯈꯣꯏꯅ ꯇ꯭ꯔꯦꯟꯗꯕꯨ ꯆꯠꯂꯕꯁꯨ ꯑꯗꯨꯗꯒꯤ ꯑꯦꯔꯣꯄ꯭ꯂꯦꯟꯗꯕꯨ ꯆꯠꯂꯕꯁꯨ ꯑꯩꯈꯣꯏꯅ ꯌꯨ ꯄꯤꯒꯤ ꯈ꯭ꯋꯥꯏꯗꯩ ꯑꯆꯧꯕꯁꯤꯡ ꯗꯤꯁꯇ꯭ꯔꯤꯛꯁꯤꯡꯒꯤ ꯃꯅꯨꯡꯗ ꯑꯩꯈꯣꯏꯅ ꯃꯨꯔꯥꯗꯕꯥꯠ ꯍꯥꯏꯗꯅ ꯑꯩꯈꯣꯏꯒꯤ ꯃꯐꯝ ꯑꯃ ꯂꯩ ꯗꯤꯜꯂꯤ ꯌꯧꯗ꯭ꯔꯤꯉꯩꯒꯤ ꯗꯤꯜꯂꯤꯒꯤ ꯑꯩꯈꯣꯏ ꯘꯥꯖꯤꯌꯥꯕꯥꯗ ꯌꯧꯗ꯭ꯔꯤꯉꯩꯒꯤ ꯃꯊꯪꯗ ꯑꯩꯈꯣꯏꯒꯤ ꯑꯃꯨꯔꯣ ꯍꯥꯏ ꯏꯁꯇꯦꯁꯟ ꯃꯊꯪ ꯍꯥꯞꯄꯨꯔ ꯏꯁꯇꯦꯁꯟꯁꯤꯗ ꯀꯨꯝꯊꯔꯒ ꯃꯨꯔꯥꯗꯕꯥꯗ ꯀꯥꯏꯅ ꯍꯥꯏꯅꯕ ꯑꯩꯈꯣꯏꯅ ꯃꯇꯝ ꯑꯃꯗ ꯏꯟꯗꯤꯌꯥꯒꯤ ꯑꯐꯥꯎꯕ ꯀ꯭ꯔꯤꯀꯦꯇꯔ ꯑꯣꯏꯔꯝꯕ ꯃꯨꯍꯃꯗ ꯑꯖꯥꯔꯨꯗꯤꯟꯅ ꯇꯥꯔꯝ ꯑꯅꯤꯔꯛ ꯊꯣꯛꯅ ꯚꯣꯠ ꯀꯥꯔꯒ ꯑꯦꯝ ꯄꯤ ꯑꯣꯏꯅ ꯑꯣꯏꯔꯝꯕ ꯃꯐꯝꯅꯤ ꯍꯥꯏꯔꯤꯕ ꯃꯨꯔꯥꯗꯕꯥꯗꯁꯦ ꯁꯤꯗꯒꯤ ꯑꯩꯈꯣꯏꯅ ꯆꯧꯔꯥꯛꯅ ꯄꯨꯡ ꯑꯅꯤꯃꯨꯛꯀꯤ ꯂꯝꯕꯤ ꯆꯠꯂꯤ ꯎꯇꯔꯈꯟꯁꯦ ꯑꯩꯈꯣꯏꯅ ꯌꯧꯅꯕ ꯍꯣꯠꯅꯕ ꯃꯇꯝꯗ ꯑꯗꯣ ꯃꯨꯔꯥꯗꯕꯥꯗ ꯏꯁꯇꯦꯁꯟꯁꯤꯒꯩ ꯑꯩꯈꯣꯏꯅ ꯆꯠꯂꯕ ꯃꯇꯨꯡꯗ ꯍꯥꯏꯔꯤꯕ ꯃꯐꯝꯁꯤꯗ ꯑꯍꯥꯟꯕ ꯏꯁꯇꯦꯁꯟꯁꯦ ꯎꯇꯔꯈꯟꯁꯦ ꯌꯧꯔꯕ ꯃꯇꯝꯗ ꯑꯩꯈꯣꯏꯒꯤ ꯌꯥꯝꯅ ꯐꯖꯕ ꯏꯁꯇꯦꯁꯟ ꯑꯃ ꯑꯍꯥꯟꯕ ꯊꯦꯡꯅꯒꯅꯤ ꯀꯥꯁꯤꯄꯨꯔ ꯀꯧꯕ ꯂꯝ ꯑꯃ ꯀꯥꯁꯤꯄꯨꯔꯁꯤꯒꯤ ꯃꯊꯪꯗ ꯑꯩꯈꯣꯏ ꯔꯥꯝꯅꯒꯔꯍꯥꯏꯅꯁꯨ ꯑꯃ ꯂꯩ ꯔꯥꯝꯅꯒꯔꯁꯤꯗ ꯍꯦꯟꯅ ꯅꯨꯡꯉꯥꯏꯈꯤꯕ ꯑꯃꯒꯤ ꯋꯥꯔꯤꯁꯨ ꯂꯩ ꯑꯗꯨ ꯑꯗꯨꯁꯨ ꯃꯈꯥ ꯇꯥꯖꯔꯛꯀꯦ ꯑꯗꯣ ꯀꯥꯁꯤꯄꯨꯔ ꯍꯥꯏꯔꯤꯕ ꯂꯝꯁꯤꯁꯨ ꯑꯩꯈꯣꯏꯅ ꯃꯨꯁꯂꯤꯝ ꯀꯃꯨꯅꯤꯇꯤ ꯑꯃꯁꯨꯡ ꯍꯤꯟꯗꯨ ꯀꯃꯨꯅꯤꯇꯤꯅ ꯌꯥꯝꯅ ꯂꯩꯕ ꯃꯐꯝ ꯖꯒꯥꯅꯤ ꯑꯗꯨꯒ ꯍꯥꯏꯔꯤꯕ ꯃꯐꯝꯁꯤꯗ ꯌꯥꯝꯅ ꯑꯩꯈꯣꯏꯒꯤ ꯂꯝꯕꯤ ꯊꯣꯡꯒꯤ ꯈꯨꯗꯣꯡꯆꯥꯕ ꯂꯝꯕꯤ ꯊꯣꯡꯁꯦ ꯌꯥꯝ ꯐꯖꯕ ꯑꯗꯨꯒꯨꯝꯕ ꯃꯐꯝ ꯑꯃꯅꯦ ꯑꯗꯣ ꯉꯁꯥꯏꯒꯤ ꯑꯩꯈꯣꯏꯅ ꯀꯔꯤꯗ ꯇ꯭ꯔꯦꯟꯗ ꯆꯠꯄꯕꯨꯗꯤ ꯀꯣꯟꯅ ꯑꯃꯨꯛꯀ ꯑꯩꯈꯣꯏꯒꯤ ꯕꯁꯇ ꯆꯠꯄꯁꯦ ꯁꯤꯗꯁꯨ ꯅꯨꯡꯉꯥꯏꯕ ꯐꯥꯎꯈꯤ ꯑꯗꯨꯗ ꯑꯍꯥꯟꯕ ꯈꯪꯗ꯭ꯔꯤꯉꯩ ꯃꯇꯝꯗꯨꯗ ꯇ꯭ꯔꯦꯟꯗ ꯆꯠꯂꯝꯃꯦ ꯑꯗꯣ ꯑꯅꯤꯁꯨꯕꯗ ꯑꯩꯈꯣꯏꯅ ꯕꯁꯇ ꯆꯠꯂꯦ ꯕꯁꯇ ꯆꯠꯂ ꯃꯇꯨꯡꯗ ꯃꯈꯣꯏꯁꯦ ꯑꯌꯥꯝꯕꯅ ꯑꯩꯈꯣꯏ ꯑꯩꯈꯣꯏꯒꯤ ꯁꯤꯗꯗꯤ ꯍꯥꯟꯅꯅꯦ ꯎ ꯋꯥ ꯌꯥꯝ ꯍꯧꯔꯝꯃꯤ ꯁꯦ ꯂꯝꯕꯤ ꯂꯝꯂꯣꯡ ꯆꯤꯡ ꯃꯥꯟꯁꯤ ꯍꯧꯖꯤꯛꯇꯤ ꯇꯦꯝꯊꯣꯛꯇꯅ ꯂꯣꯏꯅ ꯁꯥꯕꯒꯤ ꯆꯥꯡꯁꯨ ꯍꯦꯟꯒꯠꯂꯛꯂꯦ ꯑꯃꯃ ꯇꯧꯔꯦ ꯑꯗꯨ ꯃꯣꯏꯒꯤ ꯂꯝꯗꯨꯗꯗꯤ ꯀꯔꯤ ꯇꯧꯋꯦ ꯃꯈꯣꯏꯒꯤ ꯂꯝꯗꯨꯗꯗꯤ ꯍꯧꯖꯤꯛꯁꯨ ꯂꯝꯕꯤ ꯁꯣꯔꯣꯛ ꯃꯄꯥꯟꯁꯤꯡ ꯑꯃꯃꯁꯤꯡꯗꯣ ꯂꯝ ꯎ ꯋꯥ ꯂꯣꯏꯅ ꯊꯥꯏ ꯃꯤꯒꯤ ꯁꯥꯈ꯭ꯔꯕ ꯂꯝꯗꯝ ꯌꯨ ꯄꯤꯒ ꯍꯥꯏꯔꯤ ꯎꯇꯔꯄ꯭ꯔꯗꯦꯁ ꯍꯥꯏꯔꯤꯕ ꯂꯝꯁꯦ ꯌꯥꯝ ꯁꯥꯕ ꯃꯐꯝ ꯑꯃꯅꯦ ꯑꯗꯣ ꯎ ꯋꯥꯁꯦ ꯊꯥꯕꯁꯦ ꯌꯥꯝ ꯀꯜꯂꯦ ꯃꯣꯏꯗꯤ ꯑꯗꯨꯅ ꯑꯗꯨꯒꯤ ꯐꯖꯕ ꯑꯃꯁꯨ ꯌꯥꯝꯅ ꯅꯨꯡꯉꯥꯏ ꯑꯗꯨꯒ ꯂꯝꯕꯤꯁꯨ ꯌꯥꯝ ꯇꯔꯨ ꯇꯅꯥꯟꯅ ꯌꯥꯝ ꯁꯔꯀꯥꯔꯅ ꯌꯥꯝ ꯄꯥꯛꯅ ꯊꯝꯕꯤ ꯑꯃꯁꯨꯡ ꯊꯝꯕꯇ ꯅꯠꯇꯅ ꯉꯁꯥꯏꯒꯤ ꯂꯝꯕꯤꯁꯤꯗꯩꯗ ꯆꯠꯄꯗ ꯌꯥꯝꯅ ꯅꯨꯡꯉꯥꯏꯕ ꯍꯥꯏꯕꯗꯤ ꯑꯩꯈꯣꯏꯒꯤ ꯁꯤꯗꯩꯗ ꯂꯝꯕꯤ ꯑꯀꯨꯠ ꯑꯇꯣꯡ ꯂꯩꯕ ꯑꯩꯈꯣꯏ ꯂꯝꯕꯤ ꯌꯥꯝ ꯐꯠꯇꯕ ꯑꯩꯈꯣꯏ ꯂꯩꯗꯅ ꯑꯩꯈꯣꯏ ꯑꯗꯨ ꯑꯗꯨꯒꯨꯝꯕꯁꯤꯡ ꯑꯣꯏꯗꯦ ꯍꯥꯏꯕ ꯃꯈꯣꯏꯒꯤ ꯂꯝꯕꯤꯁꯤꯡꯗꯣ ꯁꯤꯠ ꯅꯥꯜꯂꯒ ꯌꯥꯝ ꯐꯖꯅ ꯀꯩꯗꯧꯋꯦ ꯑꯗꯣ ꯉꯁꯥꯏꯒꯤ ꯋꯥꯔꯤꯁꯦ ꯃꯈꯥ ꯇꯥꯖꯔꯕꯗ ꯉꯁꯥꯏꯒꯤ ꯑꯩꯈꯣꯏꯒꯤ ꯍꯥꯏꯔꯤꯕ ꯃꯐꯝ ꯀꯥꯁꯤꯄꯨꯔꯁꯦ ꯁꯤꯗꯒꯤ ꯑꯃꯛꯀ ꯔꯥꯝꯅꯒꯔꯑꯅ ꯑꯃ ꯂꯩ ꯔꯥꯝꯅꯒꯔꯑꯅ ꯀꯔꯤ ꯑꯃꯁꯨ ꯂꯩ ꯗꯤꯁꯇ꯭ꯔꯤꯛ ꯑꯃꯁꯨ ꯂꯩ ꯉꯁꯥꯏ ꯀꯥꯁꯤꯄꯨꯔꯗꯒꯤ ꯕꯁꯇ ꯆꯠꯂꯒꯁꯨ ꯑꯩꯈꯣꯏꯅ ꯌꯥꯝ ꯀꯨꯏꯕ ꯃꯐꯝ ꯅꯠꯇꯦ ꯄꯨꯡꯈꯥꯏꯃꯨꯛꯀꯤ ꯂꯝꯕꯤꯅꯤ ꯁꯤꯗ ꯍꯥꯏꯔꯤꯕ ꯃꯐꯝ ꯑꯁꯤꯗ ꯅꯨꯡꯉꯥꯏꯔꯤꯁꯤꯅ ꯀꯩꯅꯣ ꯍꯥꯏ ꯃꯇꯝꯗ ꯑꯩꯈꯣꯏꯅ ꯊꯥꯏꯅꯒꯤ ꯗꯥꯝ ꯑꯃ ꯂꯩꯌꯦ ꯑꯩꯈꯣꯏꯒꯤ ꯒꯪꯒꯥꯒ ꯁꯝꯅꯕ ꯒꯪꯒꯥ ꯗꯒꯤ ꯁꯝꯅꯕ ꯍꯥꯏꯕꯗꯤ ꯒꯪꯒꯥꯒꯤ ꯆꯦꯟꯗꯔꯛꯏꯕ ꯏꯁꯤꯡꯁꯦ ꯁꯤꯁꯤꯒꯤ ꯂꯥꯛꯄ ꯂꯥꯏꯟ ꯃꯐꯝ ꯑꯃ ꯂꯩ ꯑꯗꯨꯒꯤ ꯏꯁꯦ ꯁꯤꯗ ꯗꯥꯝ ꯑꯃ ꯂꯩ ꯗꯥꯝꯁꯤ ꯌꯥꯝꯅ ꯌꯦꯡꯕꯗ ꯐꯖꯕ ꯑꯗꯨꯛꯀꯤ ꯃꯇꯤꯛ ꯗꯥꯝꯁꯤ ꯐꯖꯩ ꯑꯗꯨꯒꯤ ꯍꯥꯏꯔꯤꯕ ꯃꯐꯝ ꯑꯁꯤꯗ ꯀꯃꯥꯏ ꯇꯧꯒꯦꯗ ꯗꯥꯝꯁꯤꯒꯤ ꯅꯥꯀꯟ ꯑꯩꯈꯣꯏꯒꯤ ꯊꯥꯏꯅꯒꯤ ꯕ꯭ꯔꯤꯇꯤꯁꯅ ꯄꯥꯜꯂꯤꯉꯩꯒꯤ ꯑꯩꯈꯣꯏꯒꯤ ꯅꯤꯡꯇꯝꯗ꯭ꯔꯤꯉꯩꯒꯤ ꯃꯇꯝꯗ ꯕ꯭ꯔꯤꯇꯤꯁꯅ ꯂꯩꯔꯝꯕ ꯑꯩꯈꯣꯏ ꯃꯣꯏꯅ ꯁꯥꯔꯝꯕ ꯑꯩꯈꯣꯏꯒꯤ ꯃꯤꯌꯥꯝꯁꯤꯡ ꯐꯝꯐꯝ ꯍꯥꯏꯇꯥꯔꯦ ꯑꯩꯈꯣꯏ ꯍꯧꯖꯤꯛ ꯃꯇꯝꯗ ꯒꯥꯔꯗꯦꯟꯗ ꯁꯥꯔꯒ ꯁꯨꯃꯥꯏ ꯇꯧꯔꯝꯕ ꯑꯩꯈꯣꯏ ꯉꯁꯥꯏ ꯇꯨꯔꯦꯟ ꯃꯄꯥꯟꯁꯤꯗ ꯁꯥꯔꯝꯃꯤꯕ ꯅꯨꯡ ꯏꯁꯦ ꯅꯨꯡꯁꯤꯡꯅ ꯅꯨꯡ ꯑꯆꯧ ꯑꯆꯧꯕꯁꯦ ꯁꯤꯗꯩꯗ ꯍꯛꯑꯒ ꯑꯣꯏꯅ ꯑꯩꯈꯣꯏ ꯐꯝꯐꯝꯁꯤ ꯁꯦꯝꯕ ꯌꯥꯝ ꯐꯖꯕ ꯇꯨꯔꯦꯟ ꯃꯄꯥꯟꯁꯤꯡꯁꯦ ꯑꯗꯨꯒꯨꯝꯕ ꯃꯐꯝ ꯑꯃ ꯂꯩ ꯑꯗꯨꯒ ꯑꯩꯈꯣꯏꯅ ꯂꯥꯏꯔꯤꯛ ꯂꯥꯏꯁꯨ ꯇꯝꯃꯛꯄ ꯃꯇꯝꯗ ꯑꯩꯈꯣꯏꯅ ꯂꯥꯏꯔꯤꯛ ꯇꯝꯃꯛꯄꯗ ꯍꯔꯤꯆꯟꯗ꯭ꯔ ꯅꯤꯡꯊꯧ ꯍꯥꯏꯅ ꯗꯥꯛꯇꯔ ꯀꯔꯤꯁꯦ ꯑꯩꯈꯣꯏꯒꯤ ꯅꯤꯡꯊꯧ ꯍꯔꯤꯆꯟꯗ꯭ꯔ ꯍꯥꯏꯅ ꯍꯔꯤꯆꯟꯗ꯭ꯔ ꯅꯤꯡꯊꯧꯁꯦ ꯁꯤꯒꯤ ꯃꯇꯥꯡꯒꯤ ꯋꯥꯔꯤ ꯐꯖꯕꯁꯦ ꯀꯗꯥꯏ ꯂꯩꯔꯝꯒꯦꯗ ꯉꯁꯥꯏꯒꯤ ꯍꯔꯤꯆꯟꯗ꯭ꯔꯁꯤꯒꯤ ꯑꯆꯧꯕ ꯃꯟꯗꯤꯔ ꯑꯃ ꯍꯧꯖꯤꯛ ꯇꯨꯔꯦꯟ ꯃꯄꯥꯟꯁꯤꯗ ꯂꯩ ꯑꯗꯨ ꯑꯗꯨꯗꯩꯗ ꯑꯩꯅ ꯈꯜꯂꯦ ꯑꯩꯁ ꯑꯗꯨ ꯑꯣꯏ ꯇꯥꯔꯒꯗꯤ ꯃꯅꯤꯄꯨꯔꯒ ꯃꯔꯤ ꯀꯔꯤꯒꯨꯝꯕ ꯑꯃꯗꯤ ꯂꯩꯅꯩ ꯍꯥꯏꯅ ꯑꯩꯅ ꯈꯜꯂꯦ ꯃꯇꯝꯗꯨꯗꯩꯗ ꯑꯗꯣ ꯃꯟꯗꯤꯔꯁꯤꯒꯤ ꯑꯀꯣꯏꯕꯗ ꯑꯩꯈꯣꯏ ꯆꯪꯉꯒ ꯍꯥꯏꯐꯦꯠ ꯌꯦꯡꯉꯦ ꯑꯃꯃ ꯇꯧꯋꯦ ꯑꯗ ꯌꯥꯝ ꯐꯖꯩ ꯌꯥꯝ ꯑꯔꯤꯕ ꯃꯟꯗꯤꯔꯅꯤ ꯍꯧꯖꯤꯛꯁꯨ ꯑꯗꯨꯃꯛ ꯂꯩꯍꯧꯔꯤ ꯃꯇꯝꯗꯨꯗ ꯑꯩꯅ ꯆꯠꯄ ꯃꯇꯝꯗ ꯉꯁꯤꯗꯒꯤ ꯆꯍꯤ ꯇꯔꯥꯃꯨꯛꯀꯤ ꯃꯃꯥꯡꯗ ꯆꯠꯂꯨꯕꯅꯤ ꯑꯗꯣ ꯃꯐꯝꯗꯣ ꯅꯤꯡꯁꯤꯡꯉꯒꯗꯤ ꯑꯃꯨꯛ ꯍꯜꯂꯒꯁꯨ ꯆꯠꯅꯤꯡꯕꯒꯤ ꯋꯥꯈꯜ ꯂꯥꯛꯏ ꯌꯥꯝꯅ ꯅꯨꯡꯉꯥꯏꯕ ꯃꯐꯝ ꯑꯃꯅ ꯑꯗꯣ ꯍꯥꯏꯔꯤꯕ ꯔꯥꯝꯅꯒꯔ ꯑꯁꯦ ꯁꯤꯗꯒꯤ ꯑꯩꯈꯣꯏꯅ ꯑꯃꯨꯛꯀ ꯈꯔ ꯆꯠꯂꯒ ꯍꯜꯗ꯭ꯋꯥꯅꯤ ꯀꯧꯕ ꯂꯝ ꯑꯃꯒ ꯂꯩ ꯗꯤꯁꯇ꯭ꯔꯤꯛ ꯑꯃ ꯍꯜꯗ꯭ꯋꯥꯅꯤꯁꯦ ꯑꯩꯈꯣꯏꯒꯤ ꯅꯦꯁꯅꯦꯜ ꯂꯦꯕꯦꯜꯒꯤ ꯑꯩꯈꯣꯏꯒꯤ ꯐꯨꯠꯕꯣꯜꯁꯦ ꯋꯨꯃꯦꯟ ꯐꯨꯠꯕꯣꯜꯒꯤ ꯑꯩꯈꯣꯏꯒꯤ ꯀꯩꯁꯦ ꯍꯦꯛ ꯍꯦꯛ ꯆꯍꯤ ꯈꯨꯗꯤꯡꯒꯤ ꯑꯩꯈꯣꯏꯒꯤ ꯄꯥꯡꯊꯣꯛꯏꯕ ꯐꯨꯠꯕꯣꯜꯒꯤ ꯀꯩꯁꯦ ꯁꯤꯗꯩꯗ ꯂꯥꯛꯄꯗ ꯑꯩꯈꯣꯏ ꯃꯅꯤꯄꯨꯔꯒꯤ ꯅꯨꯄꯤꯁꯤꯡꯁꯨ ꯂꯥꯛꯑꯒ ꯑꯗ ꯐꯨꯠꯕꯣꯜ ꯁꯥꯟꯅꯕꯗ ꯎꯅꯕꯗꯅ ꯑꯩꯈꯣꯏ ꯋꯥꯔꯤ ꯁꯥꯟꯅꯕ ꯑꯃꯃ ꯑꯩꯈꯣꯏ ꯃꯅꯤꯄꯨꯔ ꯃꯁꯦꯟ ꯎꯅꯕꯒꯤ ꯅꯨꯡꯉꯥꯏꯕꯗꯨꯃꯁꯨ ꯐꯥꯎꯈꯤ ꯃꯇꯝꯗꯨꯗ ꯂꯩꯕ ꯃꯇꯝꯗ ꯑꯗꯣ ꯍꯥꯏꯔꯤꯕ ꯉꯁꯥꯏꯒꯤ ꯍꯜꯗ꯭ꯋꯥꯅꯤꯁꯦ ꯁꯤꯗꯒꯤ ꯁꯝ ꯀꯤꯂꯣꯃꯤꯇꯔ ꯋꯥꯟ ꯍꯟꯗ꯭ꯔꯦꯠꯀꯨꯝꯕꯒꯤ ꯆꯥꯡ ꯑꯣꯏꯒꯅꯤ ꯋꯥꯟ ꯍꯟꯗ꯭ꯔꯦꯠ ꯅꯥꯏꯟꯇꯤ ꯋꯥꯟ ꯍꯟꯗ꯭ꯔꯦꯠ ꯁꯨꯃꯥꯏꯅ ꯑꯣꯏꯕ ꯀꯤꯂꯣꯃꯤꯇꯔꯃꯨꯛ ꯆꯠꯂꯒ ꯂꯩꯕꯗ ꯑꯩꯈꯣꯏꯅ ꯅꯥꯏꯂꯤꯇꯥꯜ ꯍꯥꯏꯅ ꯂꯝ ꯑꯃꯁꯨ ꯂꯩ ꯙꯦꯔꯥꯗꯨꯟ ꯌꯧꯗ꯭ꯔꯤꯉꯩꯗ ꯅꯥꯏꯅꯤꯇꯥꯏꯜ ꯍꯥꯏꯅ ꯑꯩꯈꯣꯏꯒꯤ ꯃꯁꯤꯁꯨ ꯑꯩꯈꯣꯏꯒꯤ ꯆꯤꯡ ꯑꯀꯣꯏꯕꯅ ꯀꯣꯏꯁꯜꯂꯒ ꯂꯩꯔꯒ ꯆꯤꯡꯁꯤꯒꯤ ꯃꯅꯨꯡꯗ ꯑꯩꯈꯣꯏꯒꯤ ꯀꯥꯁꯃꯤꯔꯗ ꯑꯩꯈꯣꯏꯒꯤ ꯗꯥꯜ ꯂꯦꯛꯀꯤ ꯃꯑꯣꯡꯗ ꯂꯩꯕ ꯌꯥꯝꯅ ꯐꯖꯕ ꯀꯔꯤꯅꯤ ꯄꯥꯠꯅꯤ ꯑꯗꯨꯒꯤ ꯃꯐꯝꯗꯨꯗ ꯀꯩꯗꯧꯕ ꯃꯇꯝꯗꯁꯨ ꯌꯥꯝꯅ ꯅꯨꯡꯉꯥꯏꯈꯤꯕ ꯐꯥꯎꯋꯦ ꯍꯥꯏꯗꯤ ꯄꯥꯠꯁꯦ ꯏꯁꯤꯡꯁꯦ ꯅꯤꯡꯊꯝꯊꯥꯒꯤ ꯃꯇꯝꯗꯅꯤ ꯆꯠꯂꯨꯔꯤꯁꯦ ꯏꯪꯕ ꯃꯐꯝꯗꯨꯗ ꯑꯏꯪꯕ ꯑꯣꯏꯅ ꯑꯃꯨꯛꯀ ꯆꯠꯂꯨꯔꯦ ꯆꯠꯄ ꯃꯇꯝꯗ ꯏꯁꯤꯡꯁꯦ ꯀꯌꯥꯝ ꯏꯪꯒꯦ ꯍꯥꯏ ꯃꯇꯝꯗ ꯑꯩꯈꯣꯏ ꯑꯩꯈꯣꯏꯗꯤ ꯃꯇꯝꯗꯨꯗ ꯖꯍꯥꯖ ꯃꯆꯥ ꯍꯥꯏꯕ ꯇꯥꯔꯦ ꯑꯩꯈꯣꯏ ꯍꯤ ꯃꯆꯥ ꯃꯆꯥꯁꯦ ꯁꯤꯁꯦ ꯇꯣꯡꯅꯅꯕ ꯂꯩ ꯑꯌꯨꯛꯀꯤ ꯄꯨꯡ ꯇꯔꯥꯃꯥꯊꯣꯏ ꯇꯥꯔꯐꯥꯎꯕ ꯏꯁꯤꯡꯁꯦ ꯂꯦꯡꯕ ꯉꯝꯗꯦ ꯉꯁꯥꯏꯒꯤ ꯎꯟ ꯑꯩꯈꯣꯏꯅ ꯏꯁꯤꯡ ꯐꯝꯖꯜꯂ ꯂꯩꯕꯗꯣ ꯑꯗꯨꯃꯥꯏꯅ ꯎꯟꯁꯦ ꯏꯁꯤꯡꯁꯦ ꯐꯝꯖꯜꯂꯒ ꯂꯩꯕ ꯑꯗꯨꯝ ꯑꯗꯨꯃꯥꯏ ꯇꯧꯔꯒ ꯌꯥꯝ ꯐꯖꯕ ꯃꯐꯝ ꯑꯃ ꯑꯣꯏꯅ ꯇꯧꯋꯦ ꯑꯗꯣ ꯍꯥꯏꯔꯤꯕ ꯃꯐꯝꯁꯤꯗ ꯉꯁꯥꯏꯒꯤ ꯅꯥꯏꯅꯤꯇꯥꯜꯒꯤꯁꯤꯗ ꯑꯩꯈꯣꯏꯒꯤ ꯀꯔꯤ ꯑꯃꯁꯨ ꯎꯔꯛꯏ ꯖꯨ ꯑꯃꯁꯨ ꯂꯩ ꯖꯨꯁꯦ ꯑꯩꯈꯣꯏ ꯆꯤꯡ ꯃꯊꯛꯇ ꯑꯣꯏꯅ ꯇꯧꯋꯦ ꯆꯤꯡ ꯃꯊꯛꯇ ꯇꯧꯕ ꯖꯨꯅꯤ ꯌꯥꯝꯅ ꯐꯖꯕ ꯑꯗꯒꯤ ꯑꯩꯈꯣꯏꯅ ꯀꯔꯤꯒꯨꯝꯕ ꯆꯤꯡ ꯀꯩꯁꯦ ꯎꯅꯤꯡꯕ ꯇꯥꯔꯒꯗꯤ ꯑꯩꯈꯣꯏꯅ ꯆꯤꯡ ꯃꯊꯛꯇ ꯀꯥꯔꯒ ꯌꯦꯡꯅꯅꯕꯒꯤꯗꯃꯛꯇ ꯑꯗꯨꯒꯤ ꯈꯨꯗꯣꯡꯆꯥꯕꯁꯨ ꯂꯩ ꯑꯗꯣ ꯆꯤꯡ ꯝꯊꯛꯇꯅꯤ ꯖꯨ ꯃꯄꯨꯝꯁꯤꯃ ꯄꯨꯔꯥ ꯂꯩꯔꯤꯁꯦ ꯑꯗꯣ ꯑꯩꯒꯤ ꯄꯨꯟꯁꯤꯗ ꯑꯍꯥꯟꯕ ꯑꯣꯏꯅ ꯈ꯭ꯋꯥꯏꯗꯒꯤ ꯆꯥꯎꯕ ꯀꯩ ꯎꯔꯛꯄꯁꯦ ꯃꯐꯝꯗꯨꯗ ꯎꯔꯛꯑꯦ ꯑꯗꯨ ꯌꯥꯝ ꯆꯥꯎꯋꯦ ꯌꯦꯡꯕꯗ ꯀꯤꯕ ꯑꯃ ꯐꯥꯎꯋꯦ ꯌꯥꯝ ꯆꯥꯎꯕ ꯑꯗꯣ ꯑꯇꯣꯞ ꯑꯇꯣꯞꯄ ꯖꯨꯁꯤꯡꯗ ꯑꯩꯈꯣꯏ ꯌꯦꯡꯉꯦ ꯀꯣꯕꯥꯜꯠ ꯅꯦꯁꯅꯦꯜ ꯄꯥꯔꯛ ꯀꯩꯁꯦ ꯑꯗꯁꯨ ꯌꯦꯡꯉꯦ ꯑꯗꯒꯤ ꯑꯇꯣꯞ ꯑꯇꯣꯞꯄ ꯕꯪꯒꯥꯜꯒꯤꯗꯁꯨ ꯀꯩ ꯕꯪꯒꯥꯜꯗ ꯆꯠꯄ ꯃꯇꯝꯗꯁꯨ ꯃꯇꯝꯗꯨꯗ ꯀꯣꯜꯀꯇꯥꯒꯤ ꯑꯩꯈꯣꯏꯒꯤ ꯀꯩꯗꯁꯨ ꯌꯦꯡꯉꯦ ꯖꯨꯁꯦ ꯑꯗꯣ ꯃꯐꯝꯗꯨꯗ ꯂꯩꯔꯝꯃꯤꯕ ꯀꯩꯗꯣ ꯃꯗꯨꯅ ꯈ꯭ꯋꯥꯏꯗꯩ ꯆꯥꯎꯈꯤꯕ ꯀꯩ ꯑꯣꯏꯅ ꯇꯧꯋꯦ ꯌꯦꯡꯕꯗ ꯌꯥꯝ ꯐꯖꯈꯤꯕ ꯑꯗꯨꯒ ꯃꯈꯥ ꯃꯊꯛꯇꯒꯤ ꯌꯦꯡꯊꯔꯛꯄ ꯃꯇꯝꯗ ꯃꯈꯥꯁꯦ ꯃꯤꯒꯁꯦ ꯄꯤꯁꯛ ꯄꯤꯛꯅꯒ ꯎꯕ ꯇꯧꯕꯗꯣ ꯌꯥꯝ ꯋꯥꯡꯕ ꯆꯤꯡꯒꯤ ꯃꯐꯝꯗꯅꯦ ꯑꯩꯈꯣꯏ ꯑꯗꯨꯅ ꯌꯥꯝ ꯐꯖꯕ ꯏꯪꯕ ꯅꯨꯡꯉꯥꯏꯕ ꯃꯐꯝꯅꯤ ꯌꯥꯝꯅꯁꯨ ꯁꯥꯗꯕ ꯑꯗꯣ ꯍꯥꯏꯔꯤꯕ ꯃꯐꯝꯗ ꯆꯠꯄꯗ ꯌꯥꯝꯅ ꯅꯨꯡꯉꯥꯏ ꯑꯗꯨꯒ ꯑꯇꯣꯞꯄ ꯏꯁꯇꯦꯠ ꯏꯟꯗꯤꯌꯥꯒꯤ ꯑꯇꯣꯞꯄꯁꯤꯡꯁꯤꯁꯨ ꯆꯠꯄꯗꯤ ꯆꯠꯂꯤ ꯆꯠꯂꯒꯁꯨ ꯍꯥꯏꯔꯤꯕ ꯃꯐꯝꯁꯤꯗ ꯅꯨꯡꯉꯥꯏꯕꯒ ꯑꯇꯣꯞꯄ ꯃꯐꯝꯗ ꯅꯨꯡꯉꯥꯏꯕꯒ ꯈꯔ ꯈꯦꯠꯅꯕ ꯂꯩ ꯍꯥꯏꯕꯗꯤ ꯑꯇꯣꯞꯄ ꯃꯐꯝꯁꯤꯡ ꯏꯟꯗꯤꯌꯥ ꯑꯇꯣꯞꯄ ꯃꯐꯝꯁꯦ ꯑꯌꯥꯝꯕ ꯂꯣꯏ ꯁꯥꯏ ꯁꯨꯞꯅꯇꯪꯒꯤ ꯀꯥꯁꯃꯤꯔꯈꯛ ꯅꯠꯇꯅ ꯀꯥꯁꯃꯤꯔꯗꯗ ꯏꯪꯕ ꯑꯃꯁꯨꯡ ꯀꯩꯗꯧꯕ ꯑꯗꯣ ꯀꯥꯁꯃꯤꯔꯁꯤꯁꯨ ꯑꯩꯈꯣꯏꯅ ꯖꯃꯨꯗ ꯑꯩ ꯏꯁꯥꯃꯛ ꯖꯃꯨꯗ ꯆꯠꯂꯨꯏ ꯖꯃꯨꯗ ꯆꯠꯄ ꯃꯇꯝꯗ ꯖꯃꯨꯒꯤ ꯁꯦꯟꯇ꯭ꯔꯦꯜ ꯁꯦꯟꯇꯔꯁꯦ ꯁꯦꯟꯇ꯭ꯔꯦꯜ ꯖꯃꯨꯁꯦ ꯁꯤꯒꯤ ꯃꯅꯨꯡꯗꯗꯤ ꯑꯩꯈꯣꯏ ꯃꯅꯤꯄꯨꯔ ꯁꯤꯒꯨꯝꯕꯅꯤ ꯃꯣꯏꯁꯨ ꯀꯥꯂꯦꯟꯊꯥ ꯃꯇꯝꯗꯗꯤ ꯑꯗꯨꯝ ꯁꯥꯏ ꯑꯗꯨꯒ ꯅꯤꯡꯊꯝꯊꯥꯒꯤ ꯃꯇꯝꯗꯕꯨꯗꯤ ꯍꯣꯏ ꯏꯪꯏ ꯑꯗꯨ ꯑꯣꯏꯔꯒꯁꯨ ꯀꯥꯂꯦꯟꯊꯥꯒꯤ ꯃꯇꯝꯗꯗꯤ ꯑꯗꯨꯃꯛ ꯁꯥꯏ ꯃꯣꯏꯁꯨ ꯑꯗꯨꯒ ꯑꯇꯣꯞꯄ ꯌꯥꯝꯅ ꯅꯛꯅꯈꯤꯕ ꯄꯀꯤꯁꯇꯥꯟ ꯕꯣꯔꯗꯔ ꯆꯩꯅꯥ ꯕꯣꯔꯗꯔꯁꯤꯡ ꯂꯩꯕ ꯁꯔꯨꯛꯁꯤꯡꯗꯣ ꯑꯗꯣ ꯑꯗꯨꯗ ꯏꯪꯕꯒꯤ ꯋꯥꯅꯤ ꯑꯗꯨꯒ ꯖꯃꯨꯒꯤ ꯁꯔꯨꯛꯇꯗꯤ ꯑꯗꯨꯃꯛ ꯃꯅꯤꯄꯨꯔ ꯇꯧꯅ ꯑꯗꯨꯃꯛ ꯁꯥꯏ ꯑꯗꯨ ꯍꯥꯏꯔꯤꯕ ꯃꯐꯝ ꯑꯇꯣꯞꯄ ꯌꯨ ꯄꯤꯗ ꯑꯣꯏꯔꯒꯁꯨ ꯗꯤꯜꯂꯤꯗꯁꯨ ꯆꯠꯂꯨꯔꯦ ꯒꯨꯖꯔꯥꯠꯇ ꯑꯗꯒꯤ ꯃꯨꯝꯕꯥꯏ ꯆꯠꯂꯦ ꯒꯣꯋꯥ ꯆꯠꯂꯦ ꯑꯌꯥꯝꯕꯅ ꯏꯟꯗꯤꯌꯥꯒꯤ ꯏꯁꯇꯦꯠꯁꯤꯡꯁꯤꯗꯩꯗ ꯑꯌꯥꯝꯕ ꯇ꯭ꯋꯦꯟꯇꯤ ꯏꯁꯇꯦꯠꯀꯨꯝꯕꯗꯤ ꯑꯩ ꯏꯁꯥꯃꯛꯁꯤ ꯆꯠꯂꯦ ꯑꯗꯨꯕꯨ ꯈ꯭ꯋꯥꯏꯗꯩ ꯅꯨꯡꯉꯥꯏꯒꯤꯕ ꯃꯐꯝꯁꯤ ꯀꯩꯅꯣ ꯑꯩꯒꯤ ꯈ꯭ꯋꯥꯏꯗꯩ ꯅꯨꯡꯉꯥꯏꯕꯗꯤ ꯑꯩꯒꯤ ꯏꯁꯥꯒꯤ ꯏꯔꯝꯗꯝ ꯃꯅꯤꯄꯨꯔꯅꯤ ꯑꯗꯨꯒ ꯈ꯭ꯋꯥꯏꯗꯒꯤ ꯑꯅꯤꯁꯨꯕꯗ ꯑꯩꯒꯤ ꯈ꯭ꯋꯥꯏꯗꯒꯤ ꯅꯨꯡꯉꯥꯏꯖꯕ ꯍꯥꯏꯔꯒꯗꯤ ꯍꯧꯖꯤꯛꯀꯤ ꯍꯥꯏꯔꯤꯕ ꯙꯦꯔꯥꯗꯨꯟ ꯁꯥꯏꯠꯁꯦ ꯙꯦꯔꯥꯗꯨꯟꯁꯤꯗ ꯈ꯭ꯋꯥꯏꯗꯒꯤ ꯑꯩꯒꯤ ꯅꯨꯡꯉꯥꯏꯕ ꯄꯨꯟꯁꯤ ꯑꯣꯏꯖꯈꯤ